ꯉꯁꯤꯒꯤ ꯃꯇꯝꯗ ꯑꯩꯈꯣꯏꯅ ꯃꯍꯩ ꯃꯁꯤꯡ ꯇꯝꯕꯗ ꯂꯥꯏ ꯌꯦꯛꯄ ꯍꯥꯏꯕ ꯑꯁꯤꯁꯨ ꯌꯥꯝꯅ ꯃꯔꯨ ꯑꯣꯏꯕ ꯑꯃꯅꯤ ꯑꯥꯔꯠ ꯑꯦꯟ ꯀꯜꯆꯔꯗ ꯃꯌꯥꯝꯅ ꯃꯔꯨ ꯑꯣꯏꯕ ꯊꯧꯗꯥꯡ ꯂꯧꯔꯤꯕ ꯂꯥꯏ ꯌꯦꯛꯄ ꯍꯥꯏꯔꯤꯕ ꯊꯧꯑꯣꯡ ꯑꯁꯤ ꯌꯥꯝꯅ ꯐꯖꯕ ꯂꯩꯔꯤꯕ ꯑꯀꯣꯏꯕ ꯅꯠꯇ꯭ꯔꯒꯅ ꯄꯣꯠꯁꯛ ꯑꯃ ꯅꯠꯇ꯭ꯔꯒꯅ ꯃꯤꯁꯛ ꯑꯃ ꯑꯩꯈꯣꯏꯅ ꯆꯦꯒꯤ ꯈꯨꯠꯊꯥꯡꯗ ꯃꯆꯨ ꯀꯌꯥ ꯁꯤꯖꯤꯟꯅꯗꯨꯅ ꯑꯃꯗꯤ ꯄꯦꯟꯁꯤꯜ ꯁꯤꯖꯤꯟꯅꯗꯨꯅ ꯀꯣꯂꯣꯝ ꯀꯌꯥ ꯁꯤꯖꯤꯟꯅꯗꯨꯅ ꯌꯦꯛꯊꯣꯛꯇꯨꯅ ꯃꯁꯤꯒꯤ ꯐꯖꯕ ꯑꯁꯤꯕꯨ ꯑꯩꯈꯣꯏꯅ ꯇꯨꯡꯁꯤꯟꯗꯨꯅ ꯊꯝꯕꯒꯤ ꯃꯁꯛ ꯍꯥꯏꯕꯗꯨ ꯑꯩꯈꯣꯏꯅ ꯎꯕ ꯐꯪꯏ ꯂꯥꯏ ꯌꯦꯛꯄ ꯍꯥꯏꯕꯁꯤꯅ ꯃꯤꯑꯣꯏꯕ ꯑꯃꯒꯤ ꯋꯥꯈꯜꯗ ꯄꯨꯛꯅꯤꯡ ꯍꯔꯥꯎꯍꯟꯕ ꯄꯨꯛꯅꯤꯡ ꯑꯋꯥꯕ ꯄꯣꯛꯍꯟꯕ ꯑꯃꯗꯤ ꯄꯨꯛꯅꯤꯡꯗ ꯑꯣꯂꯥꯡ ꯑꯣꯟꯁꯥꯎꯅꯕ ꯍꯥꯏꯕ ꯑꯁꯤ ꯂꯣꯏꯅꯃꯛ ꯎꯠꯊꯣꯛꯄ ꯉꯝꯕ ꯑꯗꯨꯒꯨꯝꯂꯕ ꯊꯧꯑꯣꯡ ꯑꯃꯅꯤ ꯍꯥꯏꯅ ꯂꯧꯏ ꯑꯩꯈꯣꯏꯅ ꯉꯁꯤꯒꯤ ꯃꯍꯩ ꯃꯁꯤꯡ ꯇꯝꯕ ꯁꯥꯇ꯭ꯔ ꯁꯥꯇ꯭ꯔꯤꯁꯤꯡ ꯈꯛꯇ ꯅꯠꯇꯅ ꯏꯟꯈꯠꯂꯛꯂꯤꯕ ꯅꯍꯥꯁꯤꯡꯗ ꯑꯦꯁꯣꯁꯦꯁꯟ ꯀꯌꯥꯅ ꯁꯤꯟꯗꯨꯅ ꯃꯄꯥꯟꯗ ꯊꯣꯛꯇꯨꯅ ꯂꯥꯏ ꯌꯦꯛꯄꯒꯤ ꯄ꯭ꯔꯣꯒꯥꯝ ꯀꯌꯥ ꯑꯃꯁꯨ ꯁꯤꯜꯂꯤ ꯃꯁꯤꯅ ꯑꯩꯈꯣꯏꯅ ꯀꯔꯤꯗ ꯀꯥꯟꯅꯍꯟꯒꯦ ꯍꯥꯏꯔꯕꯗꯤ ꯑꯩꯈꯣꯏꯅ ꯂꯩꯔꯤꯕ ꯖꯒꯥ ꯑꯁꯤ ꯈꯛꯇ ꯅꯠꯇꯅ ꯑꯩꯈꯣꯏꯒꯤ ꯑꯀꯣꯏꯕ ꯃꯄꯥꯟꯗ ꯀꯔꯤ ꯊꯧꯑꯣꯡ ꯆꯠꯊꯔꯤꯒꯦ ꯅꯠꯇ꯭ꯔꯒꯅ ꯀꯔꯤ ꯀꯔꯝꯕ ꯁꯛꯐꯝ ꯁꯛꯇꯝ ꯎꯕ ꯐꯪꯕꯒꯦ ꯍꯥꯏꯕ ꯑꯁꯤꯁꯨ ꯅꯍꯥꯁꯤꯡꯗ ꯎꯍꯟꯕ ꯑꯗꯨꯒꯨꯝꯕ ꯈꯨꯗꯣꯡ ꯆꯥꯕ ꯍꯥꯏꯕꯗꯨ ꯑꯣꯏ ꯍꯥꯏꯅꯁꯨ ꯂꯧꯏ ꯂꯥꯏ ꯌꯦꯛꯄ ꯑꯁꯤ ꯑꯩꯈꯣꯏꯅ ꯌꯥꯝꯅ ꯃꯔꯨ ꯑꯣꯏꯕ ꯃꯍꯩ ꯃꯁꯤꯡ ꯇꯝꯕꯒꯤ ꯈꯨꯠꯂꯥꯏ ꯑꯃꯁꯨꯅꯤ ꯍꯥꯏꯕꯁꯤꯁꯨ ꯍꯥꯏꯅꯤꯡꯉꯤ ꯉꯁꯤꯒꯤ ꯑꯣꯏꯔꯤꯕ ꯁꯃꯥꯖ ꯑꯁꯤꯗ ꯐꯠꯇꯕ ꯑꯃꯗꯤ ꯑꯐꯕ ꯀꯌꯥꯅ ꯁꯦꯝꯗꯨꯅ ꯂꯩꯕ ꯁꯃꯥꯖ ꯑꯁꯤꯗ ꯂꯥꯏ ꯌꯦꯛꯄꯁꯤꯡꯅ ꯁꯃꯥꯖ ꯑꯁꯤꯒꯤ ꯑꯐꯕ ꯑꯃꯗꯤ ꯐꯠꯇꯕꯁꯤꯡꯕꯨ ꯂꯥꯏ ꯑꯣꯏꯅ ꯌꯦꯛꯊꯣꯛꯇꯨꯅ ꯃꯌꯥꯝꯗ ꯎꯍꯟꯕ ꯑꯁꯤꯁꯨ ꯌꯥꯝꯅ ꯀꯥꯟꯅꯕ ꯊꯧꯑꯣꯡꯅꯤ ꯍꯥꯏꯕ ꯑꯁꯤꯁꯨ ꯍꯥꯏꯅꯤꯡꯏ ꯍꯥꯏꯔꯤꯕ ꯂꯥꯏ ꯌꯦꯛꯄ ꯑꯁꯤꯅ ꯑꯩꯈꯣꯏꯒꯤ ꯑꯀꯣꯏꯕꯗ ꯂꯩꯔꯤꯕ ꯃꯤ ꯅꯠꯇ꯭ꯔꯒꯅ ꯄꯣꯠ ꯅꯠꯇ꯭ꯔꯒ ꯖꯤꯕ ꯄꯥꯟꯕ ꯀꯌꯥꯅꯁꯨ ꯑꯩꯈꯣꯏꯗ ꯀꯔꯤ ꯀꯥꯟꯅꯕ ꯄꯤꯕꯒꯦ ꯅꯠꯇ꯭ꯔꯒꯅ ꯑꯩꯈꯣꯏꯗ ꯀꯔꯤ ꯃꯥꯡꯖꯅꯤꯡꯉꯥꯏ ꯑꯣꯏꯕꯒꯦ ꯍꯥꯏꯕ ꯀꯌꯥ ꯃꯔꯨꯝ ꯑꯃꯁꯨ ꯎꯠꯂꯤ ꯈꯨꯗꯝ ꯑꯣꯏꯅ ꯍꯥꯏꯔꯕꯗ ꯄ꯭ꯔꯤꯊꯤꯕꯤ ꯁꯤꯟ ꯊꯨꯡꯅ ꯄꯥꯡꯊꯣꯛꯂꯤꯕ ꯋꯥꯔꯜ ꯑꯦꯟꯕꯥꯏꯔꯣꯟꯃꯦꯟ ꯗꯦ ꯍꯥꯏꯕ ꯅꯨꯃꯤꯠ ꯑꯁꯤꯗ ꯑꯩꯈꯣꯏꯅ ꯂꯩꯀꯣꯜ ꯀꯌꯥꯗ ꯆꯪꯗꯨꯅ ꯏꯀꯣ ꯒꯥꯔꯗꯦꯟ ꯀꯌꯥ ꯆꯪꯗꯨꯅ ꯑꯉꯥꯡꯁꯤꯡ ꯑꯃꯗꯤ ꯑꯍꯟꯁꯤꯡ ꯀꯌꯥꯒꯤ ꯑꯣꯏꯕ ꯂꯥꯏ ꯌꯦꯛꯄꯒꯤ ꯀꯝꯄꯤꯇꯤꯁꯟ ꯀꯌꯥ ꯁꯤꯟꯗꯨꯅ ꯄꯥꯡꯊꯣꯛꯏ ꯃꯁꯤꯗ ꯑꯩꯈꯣꯏꯅ ꯎꯕ ꯐꯪꯏ ꯑꯩꯈꯣꯏꯒꯤ ꯑꯀꯣꯏꯕꯗ ꯂꯩꯔꯤꯕ ꯎ ꯄꯥꯝꯕꯤꯁꯤꯡ ꯑꯁꯤꯅ ꯑꯩꯈꯣꯏꯒꯤꯗꯃꯛꯇ ꯀꯌꯥ ꯃꯇꯤꯛ ꯀꯥꯟꯅꯕ ꯄꯤꯕꯒꯦ ꯃꯈꯣꯏꯗ ꯃꯈꯣꯏꯅ ꯑꯩꯈꯣꯏꯒꯤꯗꯃꯛꯇ ꯅꯨꯡꯁꯤꯠ ꯑꯐꯕ ꯑꯗꯨꯒꯨꯝꯕ ꯄꯤ ꯑꯃꯗꯤ ꯃꯈꯣꯏꯗ ꯄꯥꯜꯂꯛꯂꯤꯕ ꯎꯍꯩꯁꯤꯡ ꯑꯁꯤꯕꯨ ꯑꯩꯈꯣꯏꯅ ꯆꯥꯗꯨꯅ ꯍꯛꯆꯥꯡꯗ ꯃꯆꯤ ꯑꯣꯏꯕ ꯍꯥꯏꯕꯗꯨ ꯑꯣꯏ ꯍꯥꯏꯕꯁꯤ ꯑꯩꯈꯣꯏꯅ ꯈꯪꯕ ꯉꯝꯏ ꯑꯃꯔꯣꯝꯗ ꯏꯟꯕꯥꯏꯔꯣꯟꯃꯦꯟ ꯗꯦ ꯑꯁꯤꯗ ꯉꯁꯤ ꯎ ꯄꯥꯝꯕꯤ ꯀꯌꯥ ꯌꯥꯟꯊꯠꯇꯨꯅ ꯎꯃꯪ ꯀꯌꯥ ꯀꯣꯛꯊꯣꯛꯇꯨꯅ ꯇꯧꯕꯒꯤ ꯁꯛꯐꯝ ꯑꯁꯤꯁꯨ ꯎꯕ ꯐꯪꯏ ꯃꯁꯤꯅ ꯀꯔꯤꯗ ꯑꯩꯈꯣꯏꯗ ꯃꯥꯡꯖꯕꯒꯦ ꯍꯥꯏꯕꯁꯤ ꯑꯩꯈꯣꯏꯅ ꯂꯥꯏ ꯌꯦꯛꯄꯁꯤꯡꯒꯤ ꯈꯨꯠꯊꯥꯡꯗꯒꯤꯁꯨ ꯎꯕ ꯐꯪꯏ ꯃꯗꯨꯗꯤ ꯑꯩꯈꯣꯏꯒꯤ ꯑꯀꯣꯏꯕꯒꯤ ꯐꯤꯕꯝ ꯑꯁꯤꯗ ꯀꯥ ꯍꯦꯟꯅ ꯁꯥꯕ ꯍꯦꯟꯒꯠꯂꯛꯄ ꯅꯠꯇ꯭ꯔꯒꯅ ꯀꯥ ꯍꯦꯟꯅ ꯅꯣꯡ ꯆꯨꯁꯤꯜꯂꯛꯄ ꯃꯇꯥꯡ ꯃꯇꯝ ꯆꯥꯗꯅ ꯑꯁꯤꯒꯨꯝꯕ ꯑꯌꯤꯡ ꯑꯁꯥꯒꯤ ꯐꯤꯕꯝ ꯀꯌꯥ ꯍꯣꯡꯂꯛꯄ ꯑꯁꯤꯁꯨ ꯎꯕ ꯐꯪꯏ ꯄꯨꯝꯅꯃꯛ ꯑꯁꯤ ꯂꯥꯏ ꯌꯦꯛꯄꯁꯤꯡꯒꯤ ꯈꯨꯠꯊꯥꯡꯗꯒꯤ ꯑꯩꯈꯣꯏꯅ ꯐꯖꯅ ꯎꯕ ꯐꯪꯏ ꯍꯥꯏꯕ ꯑꯁꯤ ꯍꯥꯏꯅꯤꯡꯏ ꯑꯇꯣꯞꯄ ꯈꯨꯗꯝ ꯆꯥꯡꯗꯝ ꯀꯌꯥ ꯑꯃꯁꯨ ꯂꯩ ꯋꯥꯔꯜ ꯅꯥꯔꯀꯣꯇꯤꯛꯁ ꯗꯦ ꯍꯥꯏꯅ ꯂꯩꯔꯤꯕ ꯅꯨꯃꯤꯠ ꯑꯁꯤꯗꯁꯨ ꯂꯥꯏ ꯌꯦꯛꯄꯒꯤ ꯀꯝꯄꯤꯇꯤꯁꯟ ꯀꯌꯥꯗ ꯃꯌꯥꯝꯅ ꯌꯦꯛꯂꯤꯕ ꯂꯥꯏꯁꯤꯡꯗ ꯎꯕ ꯐꯪꯏ ꯃꯤꯑꯣꯏꯕꯒꯤ ꯀꯥꯟꯅꯅꯕꯒꯤꯗꯃꯛ ꯁꯦꯝꯂꯛꯂꯤꯕ ꯗ꯭ꯔꯒꯁ ꯀꯌꯥ ꯑꯁꯤꯕꯨ ꯑꯩꯈꯣꯏꯅ ꯑꯔꯥꯟꯕ ꯂꯝꯕꯤꯗ ꯁꯤꯖꯤꯟꯅꯗꯨꯅ ꯃꯤꯑꯣꯏꯕꯒꯤ ꯈꯨꯟꯅꯥꯏ ꯑꯁꯤꯗ ꯃꯥꯡ ꯇꯥꯛꯄꯒꯤ ꯁꯛꯐꯝ ꯑꯣꯏꯔꯛꯂꯤꯕ ꯀꯌꯥ ꯃꯔꯨꯝ ꯑꯁꯤꯁꯨ ꯂꯥꯏ ꯌꯦꯛꯄꯒꯤ ꯈꯨꯠꯊꯥꯡꯗ ꯎꯠꯄ ꯐꯪꯏ ꯄꯨꯝꯅꯃꯛ ꯑꯁꯤ ꯑꯩꯈꯣꯏꯅ ꯏꯃꯨꯡ ꯃꯅꯨꯡ ꯈꯛꯇꯗ ꯅꯠꯇꯅ ꯑꯩꯈꯣꯏꯒꯤ ꯑꯀꯣꯏꯕꯗ ꯂꯩꯔꯤꯕ ꯅꯠꯇ꯭ꯔꯒꯅ ꯃꯄꯥꯟꯗ ꯊꯣꯛꯇꯨꯅ ꯂꯥꯏ ꯌꯦꯛꯂꯤꯕ ꯑꯉꯥꯡꯁꯤꯡ ꯅꯍꯥꯁꯤꯡꯅ ꯈꯪꯕ ꯉꯝꯏ ꯃꯁꯤꯅ ꯑꯩꯈꯣꯏꯒꯤ ꯇꯨꯡꯗ ꯍꯧꯔꯛꯂꯤꯕ ꯑꯉꯥꯡꯁꯤꯡꯗ ꯃꯃꯥꯡꯗ ꯂꯩꯔꯝꯂꯤꯕ ꯑꯩꯈꯣꯏꯒꯤ ꯑꯍꯜ ꯂꯃꯟꯁꯤꯡꯅ ꯎꯠꯂꯝꯂꯤꯕ ꯇꯥꯛꯄꯤꯔꯝꯂꯤꯕ ꯑꯁꯤ ꯑꯩꯈꯣꯏꯒꯤ ꯀꯥꯟꯅꯅꯕꯅꯤ ꯍꯥꯏꯕꯁꯤ ꯈꯪꯕ ꯉꯝꯂꯛꯀꯅꯤ ꯍꯥꯏꯕꯒꯤ ꯑꯁꯥꯒ ꯂꯣꯏꯅꯅ ꯉꯁꯤ ꯑꯩꯈꯣꯏꯅ ꯑꯥꯎꯠꯗꯣꯔꯁꯇ ꯊꯣꯛꯇꯨꯅ ꯂꯥꯏ ꯌꯦꯛꯄ ꯑꯁꯤ ꯁꯤꯟꯕꯗ ꯌꯥꯝꯅ ꯀꯥꯟꯅꯩ ꯂꯥꯏ ꯌꯦꯛꯄꯅ ꯑꯩꯈꯣꯏꯒꯤ ꯋꯥꯈꯜ ꯄꯨꯛꯅꯤꯡ ꯌꯥꯝꯅ ꯁꯥꯟꯇꯤ ꯂꯩꯍꯜꯂꯤ ꯑꯃꯗꯤ ꯑꯩꯈꯣꯏꯒꯤ ꯑꯋꯥꯕ ꯀꯌꯥꯕꯨꯁꯨ ꯀꯣꯛꯍꯜꯂꯤ ꯑꯃꯗꯤ ꯍꯧꯈ꯭ꯔꯕ ꯋꯥꯔꯤ ꯀꯌꯥꯕꯨꯁꯨ ꯅꯤꯡꯁꯤꯡꯍꯟꯕꯒꯤ ꯁꯛꯇꯤ ꯂꯩꯔꯕ ꯑꯗꯨꯒꯨꯝꯂꯕ ꯊꯧꯑꯣꯡꯅꯤ ꯍꯥꯏꯕ ꯑꯁꯤ ꯍꯥꯏꯔꯒ ꯂꯣꯏꯁꯤꯟꯖꯒꯦ